ꯂꯩꯀꯣꯜ ꯑꯃꯒꯤ ꯊꯕꯛ ꯀꯅꯥꯒꯨꯝꯕ ꯂꯩꯀꯣꯜ ꯑꯃꯒꯤ ꯊꯕꯛꯀꯤ ꯃꯇꯦꯡꯅ ꯑꯩꯅ ꯇꯧꯔꯨꯕ ꯃꯇꯝꯗ ꯑꯩꯉꯣꯟꯗ ꯀꯥꯅꯕ ꯑꯦꯛꯁꯄꯦꯔꯦꯟꯁ ꯃꯌꯥꯝ ꯑꯃ ꯐꯪꯏ ꯍꯥꯏꯔꯤꯕ ꯑꯦꯛꯁꯄꯦꯔꯦꯟꯁ ꯁꯤꯡꯗꯨꯗꯤ ꯀꯔꯤ ꯀꯔꯤꯅꯣ ꯍꯥꯏꯕ ꯃꯇꯝꯗ ꯄꯥꯟꯕꯤ ꯑꯁꯤ ꯀꯔꯝꯕ ꯃꯇꯝꯗ ꯍꯥꯔ ꯍꯥꯞꯀꯅꯤ ꯑꯗꯒꯤ ꯀꯔꯝꯕ ꯃꯇꯝꯗ ꯏꯁꯤꯡ ꯆꯥꯏꯒꯅꯤ ꯃꯥꯁꯦ ꯀꯃꯥꯏꯅ ꯍꯦꯟꯅ ꯑꯐꯕ ꯃꯑꯣꯡ ꯑꯃꯗ ꯃꯥꯁꯦ ꯍꯧꯍꯟꯒꯅꯤ ꯍꯥꯏꯕꯅ ꯆꯤꯡꯕꯁꯤꯡꯁꯦ ꯊꯕꯛꯇꯨ ꯇꯧꯔꯨꯕ ꯃꯇꯝꯗ ꯑꯁꯤꯗꯒꯤ ꯂꯥꯛꯏ ꯃꯁꯤ ꯁꯤꯡꯁꯤꯅꯤ ꯑꯩꯒꯤ ꯌꯥꯝꯅ ꯍꯥꯏꯗꯤ ꯃꯤ ꯑꯃꯗ ꯂꯩꯀꯣꯟꯒꯤ ꯊꯥꯔꯤꯕ ꯂꯩꯀꯣꯟ ꯑꯃꯒꯤꯗ ꯁꯦꯕꯥ ꯇꯧꯔꯨꯕ ꯃꯇꯦꯡ ꯄꯥꯡꯂꯨꯕꯒꯤ ꯃꯥ ꯃꯉꯣꯟꯗꯒꯤ ꯐꯪꯂꯛꯄ ꯑꯩꯒꯤ ꯑꯦꯛꯄꯦꯔꯦꯟꯁ ꯀꯥꯟꯅꯕꯁꯤꯡꯁꯦ